ꯍꯜꯂꯣ ꯑꯦ ꯁꯣꯝ ꯏꯌꯥꯝꯕ ꯁꯤꯕꯨ ꯑꯩꯅꯦ ꯅꯍꯥꯟꯒꯤꯗꯣ ꯑꯗꯨꯁꯨ ꯑꯩꯁꯦ ꯁꯤ ꯋꯤꯟꯇꯔ ꯃꯇꯥꯡꯁꯨ ꯑꯣꯏꯔꯛꯄꯅꯤꯅ ꯑꯗꯨ ꯃꯣꯔꯦꯗ ꯕ꯭ꯂꯦꯡꯀꯦꯠ ꯂꯩꯕ ꯑꯣꯏꯅ ꯀꯣꯏꯕ ꯂꯥꯛꯁꯤꯔꯥ ꯈꯟꯕ ꯑꯗꯨ ꯗꯨꯀꯥꯟ ꯃꯣꯔꯦꯁꯤꯕꯨ ꯍꯧꯖꯤꯛ ꯆꯪꯕꯁꯤꯕꯨ ꯅꯨꯡꯉꯥꯏꯒꯗ꯭ꯔ ꯑꯗꯨ ꯃꯃꯟꯁꯤꯕꯨ ꯀꯔꯝ ꯍꯥꯟꯅꯒ ꯑꯗꯨꯝ ꯃꯥꯟꯅꯔꯤꯕ꯭ꯔꯥ ꯀꯥꯈ꯭ꯔꯕ

ꯑꯗꯨ ꯗꯨꯀꯥꯟ ꯍꯥꯡꯕꯕꯨꯗꯤ ꯃꯇꯃꯕꯨꯗꯤ ꯑꯗꯨꯝ ꯑꯗꯨꯝ ꯍꯌꯦꯡ ꯍꯧꯖꯤꯛ ꯂꯥꯛꯄ ꯌꯥꯒꯗ꯭ꯔꯥ ꯑꯗꯨꯗꯤ ꯑꯗꯨꯝ ꯑꯗꯨꯝ ꯃꯃꯟꯗꯨ ꯏꯌꯥꯝꯕꯅ ꯑꯗꯨꯝ ꯌꯥꯔꯒꯗꯤ ꯑꯗꯨꯝ ꯈꯔ ꯇꯥꯕꯤꯕꯗꯤ ꯌꯥꯅꯤꯅ

ꯍꯣꯏ ꯑꯗꯨꯗꯤ ꯏꯌꯥꯝꯕ ꯍꯌꯦꯡ ꯊꯦꯡꯅꯔꯁꯦ ꯑꯗꯨꯗꯤ